ꯃꯅꯤꯄꯨꯔꯗ ꯃꯅꯤꯄꯨꯔꯤ ꯂꯣꯟꯅ ꯃꯤ ꯑꯃꯒ ꯑꯃꯒ ꯄꯥꯎ ꯐꯥꯎꯗꯣꯛ ꯐꯥꯎꯖꯤꯟꯗ ꯃꯅꯤꯄꯨꯔꯤ ꯂꯣꯟ ꯁꯤꯖꯤꯟꯅꯩ ꯑꯗꯨꯅ ꯑꯩꯈꯣꯏꯒꯤ ꯏꯖꯨꯀꯦꯁꯅꯦꯜ ꯁꯤꯁꯇꯦꯝꯗ ꯃꯅꯤꯄꯨꯔꯤ ꯂꯣꯟ ꯑꯁꯤ ꯁꯞꯖꯦꯛ ꯑꯃ ꯑꯣꯏꯅ ꯍꯥꯡꯗꯨꯅ ꯁ꯭ꯀꯨꯜ ꯀꯣꯂꯦꯖ ꯌꯨꯅꯤꯚꯔꯁꯤꯇꯤ ꯊꯥꯛ ꯐꯥꯎꯕꯗ ꯃꯅꯤꯄꯨꯔꯤ ꯍꯥꯏꯕ ꯁꯞꯖꯦꯛ ꯑꯁꯤ ꯍꯥꯡꯗꯨꯅ ꯃꯅꯤꯄꯨꯔꯤ ꯂꯣꯟ ꯑꯁꯤꯅ ꯑꯆꯧꯕ ꯊꯧꯗꯥꯡ ꯑꯃ ꯂꯧꯏ